ꯈꯨꯡꯒꯪ ꯑꯃꯗꯤ ꯁꯍꯔꯗ ꯍꯧꯖꯤꯛꯀꯤ ꯃꯇꯝꯗ ꯏꯔꯝ ꯈꯣꯡꯕꯥꯜ ꯐꯖꯅ ꯂꯩꯇꯕꯅ ꯃꯔꯝ ꯑꯣꯏꯔꯒ ꯏꯁꯤꯡ ꯃꯆꯥ ꯃꯆꯥ ꯇꯨꯡꯕꯒꯤ ꯄꯣꯠ ꯑꯃ ꯑꯣꯏꯍꯜꯂꯤ ꯃꯁꯤꯅ ꯀꯩꯗꯧꯒꯦ ꯍꯥꯏꯕ ꯃꯇꯝꯗ ꯀꯥꯡ ꯃꯆꯥ ꯃꯌꯥꯝ ꯑꯃ ꯄꯣꯛꯍꯟꯗꯨꯅ ꯀꯥꯡ ꯃꯌꯥꯝꯅ ꯆꯤꯛꯇꯨꯅ ꯃꯤ ꯃꯌꯥꯝꯁꯦ ꯃꯦꯂꯔꯤꯌꯥ ꯅꯠꯇ꯭ꯔꯒ ꯗꯦꯡꯒꯨ ꯍꯥꯏꯕ ꯂꯥꯏꯅꯥ ꯑꯁꯦ ꯌꯥꯝ ꯇꯣꯏꯅ ꯅꯥꯍꯜꯂꯤ ꯑꯗꯣ ꯑꯁꯤꯒꯤ ꯃꯊꯛꯇ ꯍꯧꯖꯤꯛꯇꯤ ꯄꯣꯂꯨꯁꯟ ꯒꯥꯔꯤꯒꯤ ꯃꯁꯤꯡꯁꯦ ꯑꯗꯨꯛꯀꯤ ꯃꯇꯤꯛ ꯍꯦꯟꯒꯠꯂꯦ ꯑꯗꯨꯅ ꯄꯣꯂꯨꯁꯟꯁꯦ ꯌꯥꯝꯅ ꯍꯦꯟꯒꯠꯂꯦ ꯄꯣꯂꯨꯁꯟ ꯍꯦꯟꯒꯠꯄꯅ ꯃꯔꯝ ꯑꯣꯏꯗꯅ ꯑꯩꯈꯣꯏꯒꯤ ꯃꯤꯑꯣꯏꯕꯗ ꯑꯅꯝꯕꯗꯅ ꯑꯩꯁꯦ ꯁꯣꯔ ꯍꯣꯟꯕꯒꯤ ꯑꯋꯥꯕꯒꯤ ꯂꯩꯅꯥꯁꯦ ꯑꯦꯁꯃꯥꯒꯨꯝꯕ ꯁꯤꯒꯨꯝꯕ ꯑꯅꯥꯕꯁꯦ ꯃꯌꯥꯝ ꯑꯃ ꯂꯥꯛꯍꯜꯂꯤ ꯑꯁꯤꯒꯤꯁꯨ ꯃꯊꯛꯇ ꯑꯇꯣꯞꯄ ꯑꯃ ꯍꯥꯏꯔꯒꯗꯤ ꯑꯩꯈꯣꯏꯅ ꯍꯧꯖꯤꯛ ꯆꯥꯔꯤꯕ ꯑꯩꯈꯣꯏꯒꯤ ꯏꯟꯁꯥꯡ ꯌꯣꯜꯂꯤꯕ ꯏꯟꯁꯥꯡ ꯅꯥꯄꯤ ꯃꯌꯥꯝꯁꯦ ꯑꯌꯥꯝꯕꯅ ꯍꯥꯔ ꯃꯌꯥꯝ ꯑꯃ ꯍꯥꯞꯄꯕ ꯉꯥꯛꯇꯅꯦꯕ ꯑꯗꯨꯗꯨꯅ ꯁꯤꯒꯨꯝꯕ ꯃꯌꯥꯝ ꯍꯥꯞꯄꯛꯄꯁꯤꯅ ꯑꯩꯈꯣꯏꯗ ꯀꯦꯟꯁꯔꯒꯨꯝꯕ ꯅꯥꯕ ꯑꯇꯣꯛꯞꯄ ꯑꯔꯨꯕ ꯑꯅꯥꯕ ꯂꯥꯛꯄꯒꯤ ꯃꯑꯣꯡ ꯑꯃ ꯌꯥꯝꯅ ꯍꯦꯟꯒꯠꯍꯜꯂꯦꯕ